ꯃꯥꯅꯤ ꯑꯥ ꯇꯤꯀꯦꯠ ꯀꯥꯎꯟꯇꯔꯗꯩ ꯇꯧꯖꯔꯛꯄꯅꯦ ꯁꯤ ꯃꯦꯁꯦꯖ ꯑꯃ ꯊꯥꯕꯤꯔꯛꯄꯗꯨ ꯑꯣꯏꯔꯕ꯭ꯔ

ꯇꯤꯀꯦꯠ ꯃꯃꯜꯁꯤ ꯑꯩꯈꯣꯏ ꯀꯩꯅꯣ ꯃꯤꯗ ꯃꯤ ꯑꯃꯗ ꯑꯩꯈꯣꯏ ꯂꯨꯄꯥ ꯌꯥꯡꯈꯩ ꯌꯥꯡꯈꯩ ꯂꯧꯖꯩ ꯑꯗꯨꯒ ꯀꯩꯅꯣ ꯑꯉꯥꯡ ꯑꯣꯏꯔꯒꯅ ꯂꯨꯄꯥ ꯀꯨꯟꯊ꯭ꯔꯥ ꯑꯗꯨꯃꯥꯏꯅ ꯂꯧꯖꯩ ꯑꯩꯈꯣꯏꯒꯤ ꯑꯩꯈꯣꯏ ꯇꯤꯀꯦꯠꯀꯤ ꯑꯣꯏꯅꯗꯤ ꯒꯥꯔꯤ ꯑꯆꯧꯕꯒꯤꯅ ꯂꯨꯄꯥ ꯌꯥꯡꯈꯩ ꯑꯗꯨꯒ ꯒꯥꯔꯤ ꯃꯆꯥꯒꯨꯝꯕ ꯑꯣꯏꯔꯒꯅ ꯂꯨꯄꯥ ꯀꯨꯟ ꯀꯨꯟ ꯑꯥ ꯂꯨꯄꯥ ꯀꯨꯟ ꯀꯨꯟ ꯂꯧꯖꯩ ꯒꯥꯔꯤ ꯃꯆꯥꯒꯤ ꯑꯣꯏꯔꯒꯅ ꯑꯆꯥꯄꯣꯠ ꯀꯩꯀꯩꯁꯦ ꯑꯩꯈꯣꯏꯒꯤꯁꯤ ꯀꯩꯅꯣꯒꯤ ꯈꯣꯡꯖꯣꯝ ꯒꯥꯔꯗꯦꯟꯒꯤ ꯑꯣꯏꯅꯗꯤ ꯀꯩꯅꯣ ꯇꯧꯖꯗꯦ ꯃꯄꯥꯟꯗꯩ ꯄꯨꯁꯤꯜꯂꯛꯄꯗꯣ ꯍꯥꯏꯗꯤ ꯄꯨꯁꯤꯜꯂꯛꯄ ꯃꯈꯩ ꯌꯥꯍꯟꯗꯦ ꯑꯗꯨ ꯃꯅꯨꯡꯗꯗꯤ ꯑꯩꯈꯣꯏ ꯆꯥꯅ ꯊꯛꯅꯕ ꯑꯌꯥꯝꯕ ꯑꯗꯨꯝ ꯄꯨꯂꯞ ꯐꯪꯉꯦ ꯑꯩꯗꯩ ꯀꯩꯅꯣ ꯐ꯭ꯔꯥꯏ ꯔꯥꯏꯁ ꯆꯤꯀꯟ ꯆꯧ ꯑꯗꯨꯒꯨꯝꯕ ꯐꯥꯔꯁ ꯐꯨꯗꯀꯤ ꯑꯣꯏꯕ ꯄꯣꯠ ꯆꯩꯁꯨ ꯑꯗꯨꯝ ꯑꯥ ꯄꯨꯂꯞ ꯐꯪꯖꯩ ꯍꯥꯏꯇꯔꯦ ꯆꯥꯛ ꯆꯥꯐꯝ ꯖꯒꯥ ꯑꯗꯨꯝ ꯃꯐꯝ ꯆꯥꯅ ꯑꯩꯈꯣꯏꯒꯤ ꯍꯥꯏꯗꯤ ꯃꯤ ꯇꯔꯥ ꯆꯟꯕ ꯑꯗꯩꯗꯤ ꯃꯤ ꯀꯨꯟ ꯆꯟꯕ ꯃꯐꯝ ꯇꯔꯥꯃꯨꯛ ꯂꯩꯖꯩꯑꯕꯀꯣ ꯑꯗꯣ ꯑꯗꯣ ꯁꯣꯝꯒꯤ ꯂꯥꯛꯄꯤꯗꯣꯏꯕ ꯃꯤꯗꯨꯒꯤ ꯃꯈꯥ ꯄꯣꯟꯅ ꯑꯗꯨꯝ ꯂꯧꯕꯤ ꯌꯥꯒꯅꯤ ꯑꯗꯩ ꯎꯝ

ꯎꯝ ꯀꯣꯂꯤꯛ ꯀꯩꯀꯥ ꯃꯐꯝ ꯑꯗꯨꯗ ꯄꯨꯂꯞ ꯂꯩꯔꯅꯤ ꯑꯗꯨꯒꯤꯗꯤ ꯑꯩꯈꯣꯏꯅ ꯄꯨꯂꯞ ꯁꯤꯜꯂꯒ ꯄꯨꯂꯞ ꯊꯃꯝꯃꯅꯤ ꯀꯣꯜꯂꯤꯛ ꯐꯦꯡꯕꯁꯨ ꯑꯩꯈꯣꯏꯅ ꯑꯗꯨꯝ ꯂꯣꯏꯔꯒ ꯑꯗꯨꯝ ꯊꯃꯝꯕ ꯌꯥꯔꯦ ꯑꯗꯣ ꯑꯗꯣ ꯃꯈꯣꯏꯅ ꯑꯗꯨꯝ ꯐꯦꯡ ꯇꯧꯖꯔꯅꯤ ꯑꯗꯨꯝꯕꯩꯗꯤ ꯄꯨꯂꯞ ꯄꯨꯂꯞ ꯂꯤꯁꯤꯡ ꯑꯝꯗꯨꯗ ꯄꯨꯂꯞ ꯌꯥꯎꯔꯅꯤ ꯑꯗꯨꯝ ꯃꯤ ꯇꯔꯥꯒꯤꯁꯨ ꯃꯤ ꯀꯨꯟꯒꯤꯅ ꯑꯃꯨꯛ ꯌꯥꯝ ꯍꯦꯜꯂꯦ ꯃꯤ ꯀꯨꯟꯒꯤꯅ ꯑꯩꯈꯣꯏꯅ ꯂꯨꯄꯥ ꯂꯤꯁꯤꯡ ꯑꯅꯤꯒꯤ ꯆꯥꯡ ꯂꯧꯖꯩꯑꯕ ꯍꯥꯏꯗꯤ ꯆꯥꯕ ꯊꯛꯄ ꯀꯩꯗꯧꯕ ꯀꯣꯂꯤꯛ ꯀꯩꯀꯥꯗꯨ ꯐꯦꯡꯕ ꯌꯥꯝꯃꯛ ꯇꯧꯕꯅꯤꯅ ꯑꯗꯨꯅ ꯂꯤꯁꯤꯡ ꯑꯅꯤꯒꯤ ꯆꯥꯡ ꯂꯧꯖꯩ ꯃꯤ ꯇꯔꯥꯃꯨꯛꯇ ꯑꯣꯏꯔꯕꯨꯗꯤ ꯂꯤꯁꯤꯡ ꯂꯤꯁꯤꯡ ꯑꯃꯒꯤꯗꯨꯗ ꯑꯗꯨꯗ ꯑꯗꯨꯝ ꯌꯥꯅꯤ ꯄꯨꯡꯁꯤ ꯄꯨꯡ ꯇꯔꯥꯗꯒꯤ ꯀꯝꯄꯜꯁꯔꯤ ꯍꯥꯡꯖꯩ ꯑꯗꯨꯒ ꯑꯗꯨꯝ ꯃꯄꯟꯗꯩ ꯍꯥꯡꯕꯁꯨ ꯌꯥꯎꯋꯦ ꯑꯗꯨꯝ ꯁꯣꯝꯅ ꯑꯗꯨꯝ ꯍꯌꯦꯡ ꯄꯨꯡ ꯇꯔꯥꯃꯨꯛꯇꯩ ꯂꯥꯛꯑꯒꯗꯤ ꯑꯗꯨꯝ ꯆꯞ ꯆꯥꯔꯅꯤꯗ ꯑꯗꯨꯝ ꯍꯣ ꯍꯣꯏ ꯍꯌꯦꯡ ꯂꯥꯛꯑꯒ ꯑꯗꯨꯝ ꯂꯥꯛꯄꯤꯔꯣ ꯍꯌꯦꯡ ꯑꯗꯨꯒ ꯑꯗꯨꯝ ꯈꯪꯖꯔꯅꯤ